ꯍꯜꯂꯣ ꯕꯥꯏ ꯑꯁꯂꯝ ꯅꯍꯥꯛ ꯍꯟꯗꯛ ꯑꯅꯧꯕ ꯍꯣꯇꯦꯜ ꯑꯃ ꯍꯥꯡꯉꯦꯅ ꯇꯥꯖ ꯍꯣꯇꯦꯜ ꯒꯣꯂꯥꯄꯇꯤ ꯃꯅꯤꯡ ꯂꯩꯀꯥꯏꯗ ꯍꯥꯡꯕꯗꯣ ꯅꯍꯥꯛ ꯆꯠꯂꯨꯔꯕꯣ ꯑꯗꯨꯒꯤ ꯍꯣꯇꯦꯜꯗꯨ ꯌꯥꯝꯅ ꯍꯥꯎꯋꯦꯅꯁꯨ ꯄꯥꯎ ꯇꯥꯔꯤ ꯑꯗꯨꯒ ꯍꯧꯖꯤꯛ ꯍꯧꯖꯤꯛꯁꯨ ꯑꯅꯧ ꯑꯅꯧꯕ ꯑꯣꯐꯔꯁꯨ ꯄꯤꯔꯤꯅ ꯇꯥꯔꯤ ꯑꯗꯣ ꯌꯥꯝꯅꯁꯨ ꯍꯥꯎꯋꯦ ꯑꯗꯣ ꯑꯩꯈꯣꯏ ꯃꯌꯥꯝ ꯆꯠꯂꯒ ꯑꯃꯨꯛꯇꯪ ꯌꯦꯡꯉꯨꯁꯤꯗꯅ ꯃꯍꯥꯎꯗꯣ ꯑꯗꯨꯒꯤ ꯃꯍꯥꯎꯁꯤ ꯌꯥꯝꯅ ꯏꯇꯣꯞ ꯇꯣꯞꯄ ꯒꯨꯜ ꯑꯃ ꯌꯥꯎꯔꯤ ꯍꯥꯏ ꯃꯌꯥꯝꯁꯤꯒꯤꯗꯒꯤ ꯌꯥꯎꯗꯕ ꯌꯥꯝꯅ ꯑꯈꯟꯅꯕ ꯄꯣꯠ ꯈꯔ ꯌꯥꯎꯔꯤ ꯍꯥꯏ ꯑꯗꯣ ꯃꯌꯥꯝꯅꯁꯨ ꯑꯗꯨꯝ ꯃꯨꯁꯤ ꯃꯨꯁꯤ ꯑꯗꯨꯝ ꯂꯣꯟꯅꯕꯅꯤ ꯌꯥꯝꯅ ꯍꯥꯎꯏ ꯄꯣꯠꯁꯨ ꯍꯣꯡꯏ ꯍꯥꯏꯅ ꯑꯗꯨ ꯑꯩꯈꯣꯏꯁꯨ ꯑꯃꯨꯛꯇꯪ ꯆꯠꯂꯒ ꯃꯍꯥꯎꯗꯨ ꯌꯦꯡꯉꯨꯁꯤꯗꯅ ꯑꯗꯣ ꯅꯪꯅ ꯑꯁꯪꯕ ꯃꯇꯝ ꯑꯃꯗ ꯍꯥꯏꯔꯛꯑꯣ ꯑꯩꯈꯣꯏ ꯄꯨꯟꯅ ꯑꯩꯈꯣꯏ ꯃꯌꯥꯝ ꯍꯧꯅꯔꯒ ꯑꯗꯨꯒꯤ ꯍꯣꯇꯦꯜꯗꯣ ꯃꯍꯥꯎ ꯌꯦꯡꯊꯣꯛꯎꯁꯦ ꯌꯥꯕ ꯅꯠꯇ꯭ꯔꯣ